ꯍꯂꯣ ꯑꯁꯤ ꯖꯣꯃꯦꯇꯣꯒꯤ ꯑꯣꯏꯕꯤꯗꯣꯏꯔꯥ ꯑꯩꯒꯤ ꯉꯁꯤ ꯃꯣꯃꯣ ꯈꯔ ꯑꯣꯔꯗꯔ ꯇꯧꯒꯤꯕꯅꯦ ꯃꯗꯨ ꯃꯇꯝ ꯆꯥꯅꯁꯨ ꯌꯧꯔꯛꯇ꯭ꯔꯦ ꯑꯗꯨꯒ ꯗꯦꯂꯤꯚꯔꯤ ꯇꯧꯔꯝꯃꯤꯕ ꯃꯤꯗꯨꯁꯨ ꯍꯧꯅ ꯈꯪꯗꯕꯒꯤ ꯃꯑꯣꯡ ꯑꯣꯏꯅ ꯇꯧꯋꯤ ꯌꯥꯔꯒꯗꯤ ꯀꯝꯄꯅꯤꯅ ꯈꯔ ꯃꯤꯠꯌꯦꯡ ꯆꯪꯕꯤꯗꯨꯅ ꯃꯇꯨꯡꯗ ꯑꯁꯤꯒꯨꯝꯕ ꯊꯕꯛꯁꯦ ꯇꯧꯗꯅꯕ ꯁꯤꯟꯕꯤꯌꯨ ꯃꯁꯤꯒꯨꯝꯕꯁꯤ ꯀꯁꯇꯃꯔ ꯑꯩꯈꯣꯏꯗꯗꯤ ꯌꯥꯝ ꯅꯨꯡꯉꯥꯏꯖꯗꯦ ꯈꯨꯗꯣꯡꯆꯥꯗꯕꯁꯨ ꯄꯤ